ꯍꯜꯂꯣ

ꯑꯣ ꯑꯩꯉꯣꯟꯗ ꯂꯩꯕꯁꯦ ꯀꯣꯕꯤ ꯂꯩꯔꯦ ꯑꯥꯜꯂꯨ ꯂꯩꯌꯦ ꯇꯣꯃꯦꯇꯣ ꯂꯩꯌꯦ ꯑꯗꯨꯒ ꯄꯤꯌꯥꯁꯒꯨꯝꯕ ꯃꯈꯜ ꯌꯥꯝꯃꯦ ꯅꯪ ꯀꯔꯤ ꯄꯥꯝꯕ ꯂꯩꯕꯔꯥ

ꯑꯩꯒꯤꯁꯦ ꯑꯣꯔꯒꯥꯅꯤꯛ ꯈꯛꯇꯪꯅꯦ ꯍꯥꯔ ꯑꯃꯠꯇ ꯌꯥꯎꯗꯦ ꯆꯥꯕ ꯀꯥꯟꯗ ꯌꯥꯝ ꯍꯥꯎꯒꯗꯕ ꯈꯛꯇꯪꯅꯤ ꯐ꯭ꯔꯦꯁꯁꯨ ꯌꯥꯝ ꯑꯣꯏꯌꯦ ꯎꯝ ꯍꯣꯏ ꯑꯣ ꯀꯣꯕꯤꯁꯦ ꯀꯦ ꯖꯤꯗ ꯆꯥꯝꯃ ꯄꯤꯌꯦ ꯂꯩꯌꯦ ꯂꯩꯌꯦ ꯈꯥꯃꯦꯟꯁꯨ ꯂꯩꯌꯦ ꯍꯣꯏ ꯍꯣꯏ ꯐꯔꯦ ꯐꯔꯦ ꯑꯩ ꯊꯝꯕꯤꯔꯝꯒꯦꯀꯣ ꯂꯧꯕ ꯂꯥꯛꯑꯣ ꯍꯣꯏ ꯍꯣꯏ ꯍꯣꯏ ꯂꯧꯕ ꯂꯥꯛꯑꯣ ꯎꯝ ꯎꯝ ꯎꯝ ꯐꯔꯦ ꯐꯔꯦ